ꯍꯜꯂꯣ ꯑꯩ ꯃꯄꯥꯟ ꯂꯝꯗꯒꯤꯅꯦ ꯃꯅꯤꯄꯨꯔꯗ ꯀꯣꯏꯕ ꯂꯥꯛꯆꯕꯅꯦ ꯑꯗꯨ ꯃꯅꯤꯄꯨꯔꯁꯤꯕꯨ ꯀꯣꯏꯐꯝ ꯁꯟꯐꯝꯁꯤ ꯀꯔꯝ ꯀꯔꯝꯕ ꯃꯐꯝꯅ ꯐꯒꯗꯒꯦ ꯃꯁꯤ ꯃꯣꯏ ꯇꯤꯀꯦꯠ ꯂꯧꯕꯤꯕ꯭ꯔꯣ ꯃꯁꯤ ꯌꯦꯡꯕꯁꯤꯕꯣ ꯑꯗꯣ ꯏꯝꯐꯥꯜꯗꯒꯤ ꯕꯖꯥꯔꯗꯒꯤ ꯀꯌꯥꯝꯃꯨꯛ ꯀꯤꯂꯣꯃꯤꯇꯔ ꯀꯌꯥꯃꯨꯛ ꯂꯥꯞꯅ ꯆꯠꯄꯒꯦ ꯕꯥꯔꯨꯅꯤ ꯆꯤꯡꯁꯦ ꯑꯗꯨ ꯍꯧꯖꯤꯛ ꯑꯩꯈꯣꯏ ꯅꯣꯏꯒ ꯑꯗꯨꯝ ꯆꯠꯃꯤꯟꯅꯕ ꯄꯥꯝꯃꯤ ꯑꯗꯨ ꯆꯠꯃꯤꯟꯅꯁꯤ ꯍꯥꯏꯕ꯭ꯔꯣ ꯑꯩꯈꯣꯏ ꯃꯤ ꯇꯔꯥꯃꯨꯛ ꯁꯨꯏꯌꯦ ꯍꯣꯏ ꯍꯣꯏ ꯑꯗꯨꯗꯤ ꯇꯥꯌꯥꯔꯤ ꯇꯧꯕꯤꯔꯝꯃꯣ ꯑꯗꯨ ꯑꯩꯈꯣꯏ ꯑꯩꯈꯣꯏ ꯄꯨꯡ ꯑꯅꯤꯒꯤꯗ ꯌꯧꯖꯔꯛꯑꯒꯦ ꯅꯨꯡꯊꯤꯜꯒꯤ ꯄꯨꯡ ꯑꯅꯤ ꯁꯥꯏꯗ ꯌꯧꯖꯔꯛꯑꯒꯦ ꯍꯣꯏ ꯍꯣꯏ ꯑꯩꯈꯣꯏ ꯒꯦꯠ ꯌꯧꯕꯒ ꯑꯗꯨꯝ ꯐꯣꯟ ꯇꯧꯖꯔꯛꯑꯒꯦ ꯑꯗꯣꯝꯗ ꯑꯗꯨꯝ ꯊꯣꯛꯄꯤꯔꯛꯑꯣ ꯑꯗꯨꯒ ꯑꯗꯨꯝ ꯆꯠꯃꯤꯟꯅꯔꯁꯤ ꯍꯣꯏ ꯁꯤꯒꯤ ꯅꯝꯕꯔꯁꯤꯗꯒꯤ ꯑꯗꯨꯝ ꯇꯧꯖꯔꯛꯑꯒꯦ ꯍꯣꯏ ꯍꯣꯏ